ꯑꯩꯅ ꯏꯃꯨꯡ ꯃꯅꯨꯡꯒꯤ ꯑꯩꯈꯣꯏ ꯆꯥꯛ ꯊꯣꯡꯕꯁꯤ ꯀꯔꯝ ꯍꯥꯏꯅ ꯍꯩꯔꯛꯑꯦ ꯍꯥꯏꯕ ꯃꯇꯝꯗ ꯃꯔꯨ ꯑꯣꯏꯅ ꯑꯩꯈꯣꯏꯕꯨ ꯄꯣꯛꯄꯤꯕ ꯏꯃꯥ ꯑꯗꯩ ꯏꯌꯥꯝꯕꯁꯤꯡ ꯂꯩꯕꯁꯤꯡ ꯑꯁꯤꯅ ꯆꯥꯛꯁꯤ ꯀꯔꯝ ꯍꯥꯏꯅ ꯊꯣꯡꯒꯅꯤ ꯀꯔꯝꯕ ꯃꯇꯝꯗ ꯏꯁꯤꯡ ꯁꯥꯔꯒ ꯁꯧꯔꯛꯄ ꯀꯥꯟꯗ ꯀꯔꯝ ꯍꯥꯏꯅ ꯆꯦꯡ ꯁꯨꯒꯅꯤ ꯍꯥꯏꯕꯅ ꯆꯤꯡꯕ ꯐꯖꯅ ꯇꯝꯕꯤꯔꯛꯑꯦ ꯑꯗꯨꯒ ꯂꯣꯏꯅꯅ ꯑꯩꯁꯨ ꯃꯣꯏ ꯃꯇꯧ ꯇꯝꯂꯒ ꯑꯁꯨꯝꯅ ꯁꯨꯝ ꯇꯝꯂꯛꯄꯗꯒꯤ ꯑꯩ ꯆꯥꯛ ꯊꯣꯡꯕꯁꯤ ꯍꯩꯔꯦ ꯑꯗꯒꯤ ꯏꯃꯨꯛꯒꯤ ꯏꯆꯦꯁꯤꯡ ꯂꯩꯔꯤꯕ ꯏꯆꯟꯁꯤꯡ ꯂꯩꯔꯤꯕ ꯃꯌꯥꯝꯅꯁꯨ ꯆꯥꯛ ꯊꯣꯡꯕ ꯀꯥꯟꯗ ꯑꯩꯉꯣꯟꯗ ꯃꯇꯦꯡ ꯌꯥꯝ ꯄꯥꯡꯕꯁꯦ ꯑꯩꯈꯣꯏꯒꯤ ꯁꯦꯝ ꯁꯥꯕ ꯏꯟꯖꯥꯡ ꯅꯥꯄꯤ ꯁꯦꯝꯕ ꯑꯣꯏꯔꯣ ꯀꯔꯤ ꯑꯣꯏꯔꯣ ꯑꯗꯒꯤ ꯆꯐꯨꯁꯤ ꯃꯇꯝ ꯆꯥꯅ ꯑꯩꯈꯣꯏ ꯃꯩꯗ ꯍꯥꯏꯗꯤ ꯂꯩꯔ ꯂꯩꯔꯒ ꯁꯨꯃꯥꯏꯅ ꯌꯥꯏꯒꯗꯧꯕꯅꯤ ꯍꯥꯏꯕꯅꯆꯤꯡꯕ ꯀꯌꯥ ꯑꯝ ꯇꯥꯛꯄꯤꯔꯦ ꯍꯥꯏꯔꯒ ꯃꯇꯝ ꯑꯌꯥꯝꯕꯗ ꯃꯣꯏꯅ ꯁꯨꯃꯥꯏꯅ ꯇꯧꯔꯛꯄꯗꯩ ꯍꯧꯖꯤꯛꯇꯤ ꯍꯥꯏꯗꯤ ꯃꯣꯏꯅ ꯇꯥꯛꯇ꯭ꯔꯁꯨ ꯏꯊꯟꯗ ꯑꯗꯨꯝ ꯊꯣꯡꯕꯗ ꯌꯥꯝꯅ ꯐꯖꯅ ꯍꯩꯔꯦ ꯑꯗꯨꯅ ꯃꯣꯏꯅꯁꯨ ꯑꯩꯕꯨ ꯇꯝꯕꯤꯕꯗ ꯌꯥꯝꯅ ꯃꯇꯦꯡ ꯄꯥꯡꯏ